ꯑꯩꯈꯣꯏꯒꯤ ꯃꯅꯤꯄꯨꯔꯁꯤꯗꯤ ꯗꯥꯏꯚꯔꯁ ꯑꯣꯏꯕꯅꯤꯅ ꯀꯜꯆꯔ ꯀꯌꯥ ꯂꯩꯕꯅꯤꯅ ꯃꯁꯥ ꯃꯁꯥꯒꯤ ꯂꯥꯏꯅꯤꯡ ꯂꯥꯏꯁꯣꯜꯒꯤ ꯃꯇꯨꯡꯏꯟꯅ ꯃꯐꯝ ꯇꯣꯉꯥꯟ ꯇꯣꯉꯥꯟꯕ ꯂꯩ ꯁꯝꯂꯞꯅ ꯍꯥꯏꯔꯕꯗ ꯑꯩꯈꯣꯏꯒꯤ ꯑꯦꯌꯥꯔꯄꯣꯔꯠ ꯔꯣꯠꯇ ꯂꯩꯔꯤꯕ ꯏꯁꯀꯣꯟ ꯏꯁꯀꯣꯟ ꯑꯁꯤꯗ ꯑꯩꯈꯣꯏꯒꯤ ꯀ꯭ꯔꯤꯁꯅꯒꯤ ꯐꯣꯜꯂꯣꯋꯔꯁ ꯍꯥꯏꯇꯥꯔꯦ ꯃꯣꯏꯁꯤꯡꯁꯤꯅ ꯀꯩꯅꯣ ꯇꯧꯋꯤ ꯆꯠꯂꯤ ꯀꯩꯅꯣ ꯇꯧꯕ ꯄ꯭ꯔꯦꯌꯔꯁ ꯇꯧꯕ ꯆꯠꯂꯤ ꯑꯗꯨꯗꯒꯤꯗꯤ ꯑꯩꯈꯣꯏꯒꯤ ꯁꯅꯥꯃꯍꯤ ꯐꯣꯜꯂꯣ ꯇꯧꯕꯁꯤꯡꯁꯤꯅ ꯑꯃꯨꯛꯀ ꯀꯩꯅꯣꯗ ꯑꯩꯈꯣꯏꯒꯤ ꯁꯅꯥꯃꯍꯤ ꯇꯦꯝꯄꯜ ꯀꯩꯅꯣ ꯂꯩꯔꯤꯁꯦ ꯀꯣꯅꯨꯡ ꯁꯅꯥ ꯀꯣꯅꯨꯡꯗ ꯂꯩꯔꯤꯁꯦ ꯑꯁꯤꯗ ꯇꯧꯋꯤ ꯑꯗꯒꯤꯗꯤ ꯑꯩꯈꯣꯏꯒꯤ ꯇ꯭ꯔꯥꯏꯕꯦꯜ ꯏꯆꯤꯜ ꯏꯅꯥꯎꯁꯤꯡꯅ ꯃꯣꯏꯒꯤ ꯑꯗꯨꯝ ꯃꯣꯏꯒꯤ ꯑꯦꯔꯤꯌꯥ ꯑꯦꯔꯤꯌꯥꯗ ꯂꯩꯔꯤꯕ ꯆꯔꯁꯁꯤꯡꯁꯤꯗ ꯑꯗꯨꯝ ꯃꯣꯏ ꯑꯗꯨꯝ ꯄ꯭ꯔꯦꯛꯇꯤꯁ ꯇꯧꯏ ꯑꯦꯚ꯭ꯔꯤ ꯁꯟꯗꯦ ꯃꯣꯏ ꯑꯗꯨꯝ ꯇꯧꯕꯅꯤ ꯑꯗꯨꯒ ꯑꯩꯈꯣꯏ ꯃꯨꯁꯂꯤꯝ ꯏꯆꯤꯜ ꯏꯅꯥꯎꯁꯤꯡꯁꯤꯅꯕꯨ ꯀꯩꯅꯣꯗ ꯑꯦꯚ꯭ꯔꯤ ꯐ꯭ꯔꯥꯏꯗꯦ ꯑꯗꯨꯝ ꯍꯞꯇꯥ ꯃꯁꯖꯤꯠ ꯁꯤꯗ ꯂꯩꯔꯤꯕꯁꯤꯗ ꯑꯗꯨꯝ ꯀꯩꯅꯣ ꯇꯧꯋꯤ ꯄ꯭ꯔꯦꯛꯇꯤꯁ ꯇꯧꯏ ꯁꯤ ꯃꯃꯤꯡ ꯆꯠꯄ ꯃꯐꯝ ꯑꯃꯅꯤ ꯑꯗꯨꯒ ꯑꯩꯈꯣꯏꯒꯤ ꯃꯃꯤꯡ ꯆꯠꯄ ꯃꯣꯅꯦꯁꯇ꯭ꯔꯤꯁ ꯈꯔ ꯍꯥꯏꯌꯨꯅ ꯍꯥꯏꯔꯒꯗꯤ ꯑꯩꯈꯣꯏꯒꯤ ꯀꯪꯂꯥ ꯑꯩꯈꯣꯏꯒꯤ ꯁꯒꯣꯜ ꯍꯧꯒꯠꯅꯔꯛꯑꯕ ꯑꯩꯈꯣꯏꯒꯤ ꯊꯥꯏꯅꯗꯒꯤ ꯂꯥꯏ ꯍꯥꯛꯇꯛꯇꯒꯤ ꯂꯩꯔꯛꯑꯕ ꯑꯩꯈꯣꯏꯒꯤ ꯀꯔꯤ ꯍꯥꯏꯅꯤ ꯀꯪꯂꯥꯁꯤ ꯑꯃ ꯂꯩꯔꯦ ꯑꯁꯤꯅꯤ